ꯍꯜꯂꯣ ꯃꯈꯜꯗꯤ ꯂꯩꯖꯩ ꯁꯦꯛꯃꯥꯏꯒꯤꯁꯨ ꯂꯩ ꯐꯌꯦꯡꯒꯤꯁꯨ ꯂꯩ ꯂꯩꯃꯔꯥꯝꯒꯤꯁꯨ ꯂꯩ ꯑꯗꯨꯒ ꯑꯟꯗ꯭ꯔꯣꯒꯤꯁꯨ ꯂꯩ ꯁꯦꯛꯃꯥꯏꯒꯤꯁꯨ ꯂꯩ ꯂꯣꯏꯅꯃꯛ ꯂꯩ

ꯕꯣꯇꯜꯗ ꯌꯥꯡꯈꯩ ꯄꯤꯕ ꯂꯩ ꯈꯤꯇꯪ ꯐꯕ ꯍꯥꯏꯔꯒꯅ ꯆꯥꯝꯃ ꯄꯤꯕ ꯆꯅꯤ ꯄꯤꯕ ꯐꯥꯎ ꯂꯩ ꯍꯣꯏ ꯑꯗꯨꯁꯨ ꯌꯥꯏ ꯑꯗꯨ ꯃꯥꯒꯤ ꯃꯃꯟ ꯈꯤꯇꯪ ꯍꯦꯟꯒꯠꯂꯛꯀꯅꯤ ꯇꯔꯥ ꯄꯤꯕ ꯇꯔꯥ ꯄꯤꯕ ꯑꯩꯈꯣꯏꯒꯤ ꯌꯥꯡꯈꯩ ꯄꯤꯕꯗ ꯇꯔꯥ ꯄꯤꯕ ꯇꯔꯥꯒꯤ ꯂꯧꯕꯗ ꯒ꯭ꯂꯥꯁ ꯑꯃ ꯄꯤꯕꯗꯣ ꯀꯨꯟ ꯀꯨꯟ ꯑꯗꯨꯃꯥꯏꯅ ꯂꯥꯛꯀꯅꯤ ꯃꯥꯟꯅꯗꯕꯅꯤꯅ ꯄꯣꯠꯇꯣ ꯍꯣꯏ ꯊꯛꯄꯤꯌꯨ ꯏꯁꯥ ꯏꯁꯥꯒꯤ ꯑꯄꯥꯝꯕꯅꯤ ꯑꯗꯨꯕꯨ ꯈꯨꯟꯒꯤ ꯑꯩꯈꯣꯏ ꯑꯌꯣꯛꯄ ꯍꯥꯏꯅ ꯀꯕꯨꯏꯒꯤꯁꯨ ꯂꯩ ꯂꯣꯏꯅꯃꯛ ꯃꯐꯝ ꯈꯨꯗꯤꯡꯃꯛꯀꯤ ꯄꯣꯠ ꯐꯪꯒꯅꯤ ꯑꯩꯉꯣꯟꯗ ꯍꯣꯏ ꯍꯣꯏ ꯍꯣꯏ ꯀꯨꯟꯒꯤ ꯄꯥꯏꯕꯤꯌꯨ ꯌꯥꯏ ꯀꯩꯁꯨ ꯀꯥꯏꯗꯦ ꯍꯣꯏ ꯍꯣꯏ ꯍꯣꯏ ꯑꯗꯣ ꯑꯇꯩ ꯃꯌꯥꯝ ꯑꯃ ꯂꯩꯔꯤꯁꯤ ꯇꯦꯁ ꯇꯧꯅꯤꯡꯗꯕ꯭ꯔꯥ ꯑꯣ ꯍꯣꯏ ꯑꯗꯨ ꯅꯨꯡꯇꯤꯒꯤ ꯁꯨꯝ ꯁꯤꯖꯤꯟꯅꯕꯤꯕ꯭ꯔ ꯀꯃꯥꯏꯅ ꯇꯧꯕꯅꯣ ꯑꯗꯣ ꯀꯔꯝꯕꯅ ꯍꯦꯟꯅ ꯊꯋꯥꯏꯇꯥꯅ ꯁꯤꯖꯤꯟꯅꯕꯤꯒꯦ ꯑꯣ ꯑꯟꯗ꯭ꯔꯣꯒꯤꯁꯦ ꯑꯟꯗ꯭ꯔꯣꯒꯤꯗꯨꯁꯨ ꯐꯕꯅꯤ ꯑꯗꯨꯕꯨ ꯏꯁꯥꯒꯤ ꯃꯃꯜꯗꯤ ꯁꯨꯃꯥꯏꯅ ꯇꯧꯋꯦ

ꯑꯣ ꯍꯣꯏ ꯊꯛꯄꯨꯗꯤ ꯊꯛꯄꯤꯔꯣ ꯌꯥꯔꯦ ꯑꯗꯨꯕꯨ ꯑꯩꯅ ꯍꯥꯏꯖꯒꯗꯣꯏꯁꯦ ꯄꯣꯠꯁꯦ ꯏꯁꯥꯅ ꯈꯔ ꯁꯤꯖꯤꯟꯅꯔꯝꯕ ꯄꯣꯠꯁꯦ ꯀꯔꯝꯕ ꯄꯣꯠ ꯑꯣꯏꯕꯤꯒꯦ ꯈꯔ ꯇꯣꯏꯅ ꯑꯣ ꯑꯌꯣꯛꯄꯁꯦ ꯑꯗꯨꯝ ꯁꯤꯖꯤꯟꯅꯕ ꯌꯥꯕ꯭ꯔ ꯀꯃꯥꯏꯅ ꯇꯧꯏ ꯑꯟꯗ꯭ꯔꯣꯒ ꯃꯥꯟꯅꯕ꯭ꯔꯥ ꯁꯦꯛꯃꯥꯏꯒ ꯃꯥꯟꯅꯕ꯭ꯔꯥ

ꯑꯌꯣꯛꯄꯅ ꯐꯕ ꯑꯗꯨ ꯑꯣꯏꯇ ꯃꯃꯟ ꯍꯣꯡꯅ ꯊꯛꯄ ꯌꯥꯕ ꯄꯣꯠꯁꯤꯅ ꯑꯌꯣꯛꯄ ꯑꯣꯏꯗꯣꯏꯔꯥ ꯅꯠꯇ꯭ꯔꯒ ꯀꯃꯥꯏꯅ ꯇꯧꯕꯤꯕꯅꯣ ꯏꯁꯥꯅ ꯄꯥꯝꯖꯅ ꯑꯣ ꯑꯌꯣꯛꯄꯅ ꯐꯩꯑꯕ ꯑꯌꯣꯛꯄꯒꯤ ꯔꯦꯠꯀꯤ ꯆꯥꯡꯁꯤꯗꯤ ꯈꯔꯗꯤ ꯇꯥꯏ ꯑꯗꯨꯒ ꯌꯥꯡꯈꯩꯗ ꯌꯣꯟꯅꯩꯗꯅ ꯍꯥꯐꯇ ꯌꯥꯡꯈꯩꯗ ꯌꯣꯟꯅꯩ ꯑꯗꯨꯒ ꯑꯇꯣꯞꯄꯒꯤ ꯁꯦꯛꯃꯥꯏꯒꯤ ꯐꯌꯦꯡꯒꯤ ꯑꯟꯗ꯭ꯔꯣꯒꯤꯁꯤꯅ ꯃꯃꯟ ꯑꯍꯣꯡꯕꯁꯨ ꯂꯩ ꯑꯇꯥꯡꯕꯁꯨ ꯂꯩ ꯑꯗꯨꯕꯨ ꯃꯤ ꯃꯤꯒꯤ ꯑꯄꯥꯝꯕ ꯍꯥꯏꯕꯗꯣ ꯇꯥꯔꯦ ꯑꯗꯨꯅ ꯑꯗꯨꯗꯤ ꯄꯥꯝꯕꯤꯗꯕ꯭ꯔꯕ ꯑꯣ ꯑꯌꯣꯛꯄꯒꯤꯁꯤꯅ ꯈꯤꯇꯪ ꯐꯕꯒꯤ ꯋꯥ ꯑꯣꯏꯅ ꯈꯟꯕꯤꯔꯦꯅꯦ ꯑꯩꯈꯣꯏ ꯑꯣꯖꯥꯁꯤꯅ

ꯑꯗꯨ ꯑꯣꯏꯇꯥꯗꯤ ꯗꯦꯚ ꯀꯔꯃ ꯑꯃ ꯊꯣꯂꯛꯄ ꯃꯇꯝꯗ ꯑꯩꯈꯣꯏꯒꯤ ꯑꯣꯖꯥꯅ ꯄꯥꯝꯕꯤꯕ ꯗꯤꯃꯥꯟꯁꯤꯡꯗꯣ ꯑꯗꯨꯝ ꯂꯧꯕꯤꯕ ꯌꯥꯒꯅꯤ ꯍꯥꯏꯕꯗꯤ ꯃꯃꯟꯗꯨ ꯈꯤꯇꯪ ꯇꯥꯔꯒ ꯍꯥꯟꯅ ꯄꯤꯔꯝꯕ ꯍꯥꯐꯇ